ꯁ꯭ꯀꯨꯜꯁꯤꯡꯗ ꯑꯩꯍꯣꯏꯅ ꯊꯥꯏꯅ ꯈꯪꯉꯛꯏ ꯈꯪꯉꯛꯄ ꯍꯥꯏꯕꯨ ꯍꯤ ꯁꯥꯕ ꯈꯣꯠꯄ ꯀꯩꯀꯥꯖꯤꯗꯤ ꯁ꯭ꯀꯨꯜꯗ ꯇꯝꯕꯤꯔꯛꯇꯦ ꯑꯈꯣꯏ ꯏꯁꯥ ꯏꯊꯟꯗ ꯑꯣꯏꯅ ꯏꯃꯥꯟꯅꯕ ꯅꯠꯇ꯭ꯔꯒꯅ ꯏꯃꯥꯟꯅꯕ ꯀꯩꯀꯥꯅ ꯃꯣꯏ ꯁꯥꯕ ꯈꯣꯠꯄ ꯇꯥꯛꯄꯤꯔꯛꯑꯦ ꯑꯗꯨꯗꯒꯤ ꯂꯥꯏꯙꯤ ꯁꯥꯕ ꯀꯩꯀꯥ ꯀꯥꯏꯖꯤꯗꯤ ꯑꯈꯣꯏ ꯈꯪꯉꯛꯇ꯭ꯔꯦꯗ